ꯃꯇꯝ ꯈꯔꯒꯤ ꯃꯃꯥꯡꯗ ꯑꯩꯅ ꯆꯥꯛ ꯊꯣꯡꯕ ꯃꯇꯝꯗ ꯏꯟꯖꯥꯡꯗ ꯊꯨꯝ ꯀꯥ ꯍꯦꯟꯅ ꯌꯥꯛꯄꯒꯤ ꯑꯁꯣꯏꯕ ꯑꯃ ꯂꯩꯈꯤ ꯁꯤꯒꯤ ꯑꯁꯣꯏꯕꯁꯦ ꯑꯩꯅ ꯍꯦꯟꯗꯜ ꯇꯧꯅꯕꯒꯤꯗꯃꯛꯇ ꯑꯩꯈꯣꯏ ꯏꯃꯨꯡꯒꯤ ꯊꯨꯝꯗꯣ ꯌꯥꯝ ꯀꯟꯅ ꯆꯥꯗꯕꯅꯤꯅ ꯑꯩꯅ ꯏꯟꯖꯥꯡꯗꯨꯗ ꯑꯣꯏꯅ ꯃꯍꯤ ꯈꯔꯌꯥꯝ ꯍꯥꯞꯆꯜꯂꯒ ꯃꯍꯤꯗꯣ ꯈꯔꯌꯥꯝ ꯂꯥꯡꯍꯜꯂꯒ ꯑꯌꯥꯛꯄ ꯊꯨꯝꯒꯤ ꯁꯔꯨꯛꯇꯣ ꯈꯔ ꯆꯝꯊꯅꯕ ꯍꯣꯠꯅꯈꯤ